ꯑꯥꯎ ꯑꯦꯗꯤꯛꯁꯟ ꯀꯥꯎꯟꯁꯦꯜꯂꯔꯅꯦ ꯍꯥꯏꯕꯤꯔꯛꯑꯣ ꯀꯅꯥꯅꯣ ꯇꯧꯕꯤꯔꯛꯂꯤꯁꯤꯕꯣ ꯑꯥ ꯍꯣꯏ ꯌꯥꯏꯌꯦ ꯌꯥꯏꯌꯦ ꯀꯩꯁꯨ ꯀꯥꯏꯗꯦ ꯑꯩꯈꯣꯏꯒꯤ ꯑꯗꯨꯝ ꯑꯦꯗꯤꯛꯁꯟ ꯁꯦꯟꯇꯔ ꯑꯣꯏꯅꯁꯨ ꯂꯩꯌꯦꯕꯀꯣ ꯑꯗꯨꯒ ꯀꯥꯎꯟꯁꯤꯜꯂꯔ ꯈꯛꯇꯪ ꯀꯥꯎꯟꯁꯤꯜꯂꯤꯡ ꯈꯛꯇꯪ ꯄꯥꯝꯕ ꯃꯤꯒꯤ ꯂꯩ ꯍꯥꯏꯇꯔꯦꯅꯦ ꯋꯥꯔꯤ ꯋꯥꯇꯥꯏ ꯈꯛꯇꯪ ꯁꯥꯅꯤꯡꯕ ꯄꯥꯝꯕ ꯃꯤꯒꯤ ꯑꯣꯏꯅ ꯑꯗꯨꯃꯥꯏꯅꯁꯨ ꯑꯗꯨꯝ ꯑꯥ ꯁꯥꯕ ꯌꯥꯕꯒꯤ ꯈꯨꯗꯣꯡ ꯆꯥꯕꯁꯨ ꯂꯩꯌꯦꯕꯀꯣ ꯑꯥ ꯑꯣ ꯔꯦꯀ꯭ꯔꯥꯀꯦꯟꯁꯤꯕꯨ ꯍꯧꯖꯤꯛ ꯀꯔꯤ ꯀꯔꯤ ꯍꯣꯠꯅꯕꯤꯔꯤꯒꯦ ꯑꯣ ꯑꯗꯣ ꯏꯁꯥꯒꯤꯅꯦꯀꯣ ꯍꯧꯖꯤꯛ ꯁꯥꯟꯅꯅꯤꯡꯂꯤꯕ ꯋꯥꯔꯤꯁꯦ ꯈꯪꯅꯤꯡꯂꯤꯕ ꯃꯇꯥꯡꯁꯦ ꯅꯠꯇ꯭ꯔꯥ ꯑꯣ ꯀꯔꯤ ꯁꯞꯁ꯭ꯇꯦꯟꯁꯇ ꯁꯤꯖꯤꯟꯅꯕꯤꯕꯅꯣ ꯀꯔꯤ ꯄꯣꯠ ꯑꯣꯏꯅ ꯁꯤꯖꯤꯟꯅꯕꯤꯔꯝꯕꯅꯣ ꯀꯃꯥꯏꯅ ꯇꯧꯕꯅꯣ ꯑꯣ ꯍꯦꯔꯣꯏꯟ ꯅꯝꯕꯔ ꯐꯣꯔꯁꯦ ꯑꯣ ꯀꯌꯥꯝ ꯀꯨꯏꯔꯒꯦ ꯁꯤꯖꯤꯟꯅꯕꯗꯤ ꯑꯣ ꯑꯍꯨꯝꯒꯤ ꯑꯍꯨꯝꯃꯨꯛꯁꯦ ꯑꯣꯏꯔꯦꯕꯀꯣ ꯃꯃꯥꯡꯗꯒꯤ ꯆꯍꯤ ꯑꯍꯨꯝꯒꯤ ꯃꯃꯥꯡꯗꯒꯤ ꯁꯤꯖꯤꯟꯅꯔꯛꯄ ꯍꯥꯏꯕꯅꯤꯅꯦꯀꯣ ꯅꯠꯇ꯭ꯔꯥ ꯑꯗꯨꯗꯤ ꯆꯍꯤ ꯑꯍꯨꯝꯃꯨꯛ ꯁꯨꯖꯤꯜꯂꯛꯑꯦ ꯃꯔꯛꯁꯤꯗ ꯑꯇꯣꯞꯄ ꯑꯩꯈꯣꯏꯒꯤ ꯗꯤꯑꯦꯗꯤꯛꯁꯟ ꯁꯦꯟꯇꯔꯒꯨꯝꯕ ꯀꯩꯒꯨꯝꯕꯗꯤ ꯂꯩꯕ ꯌꯥꯎꯈ꯭ꯔꯕꯣ ꯀꯃꯥꯏꯅ ꯇꯧꯒꯦ ꯁꯦꯟꯇꯔ ꯀꯌꯥꯃꯨꯛꯇ ꯂꯩꯔꯒꯦ ꯑꯃ ꯈꯛꯇꯪ ꯂꯩꯌꯦꯕꯀꯣ ꯑꯗꯣ ꯊꯥ ꯀꯌꯥꯃꯨꯛꯇꯤ ꯂꯩꯕꯤꯔꯛꯀꯦ ꯊꯥ ꯃꯔꯤ ꯃꯉꯥ ꯂꯩꯔꯝꯃꯦꯕꯀꯣ ꯑꯗꯨꯅꯤ ꯔꯥꯀꯦꯟ ꯑꯩꯈꯣꯏꯒꯤ ꯑꯦꯗꯤꯛꯁꯟ ꯍꯥꯏꯕꯁꯤꯃꯛꯇꯕꯨ ꯁꯕꯁꯇꯦꯟꯁ ꯑꯃ ꯑꯣꯏꯒꯦꯔꯥ ꯅꯪꯅ ꯅꯝꯕꯔ ꯐꯣꯔ ꯍꯦꯔꯣꯏꯟꯗ ꯁꯤꯖꯤꯟꯅꯕꯒꯤ ꯁꯨꯃꯥꯏꯅ ꯑꯣꯏꯈꯤ ꯍꯥꯏꯕꯒꯤ ꯋꯥꯅꯤ ꯑꯗꯨꯒ ꯑꯃ ꯅꯠꯇ꯭ꯔꯒ ꯑꯃ ꯑꯦꯗꯤꯛꯁꯟ ꯍꯥꯏꯗꯤ ꯃꯤꯑꯣꯏꯕ ꯍꯥꯏꯁꯦ ꯈꯨꯗꯤꯡꯃꯛꯇ ꯑꯣꯏꯕ ꯃꯥꯒꯤ ꯃꯥꯒꯤ ꯑꯣꯏꯕꯝ ꯑꯃꯃꯝ ꯂꯩꯌꯦꯕꯀꯣ ꯑꯥ ꯅꯪꯅ ꯂꯥꯏꯕꯛ ꯊꯤꯕꯗꯒꯤ ꯅꯝꯕꯔ ꯐꯣꯔ ꯁꯤꯗꯩꯗ ꯑꯩꯈꯣꯏꯒꯤ ꯏꯁꯥꯁꯦ ꯍꯦꯟꯅ ꯁꯣꯛꯄ ꯑꯗꯒꯤ ꯏꯃꯨꯡ ꯃꯅꯨꯡꯗꯁꯨ ꯍꯦꯟꯅ ꯍꯥꯏꯗꯤ ꯐꯔꯛ ꯀꯩꯅꯣ ꯏꯁꯥ ꯁꯣꯛꯄꯗꯒꯤ ꯍꯦꯟꯗꯅ ꯃꯦꯟꯇꯦꯂꯤꯇꯤ ꯏꯃꯨꯡ ꯃꯅꯨꯡꯒꯤꯁꯨ ꯃꯥꯏ ꯁꯣꯛꯄ ꯑꯗꯨꯒꯨꯝꯕ ꯃꯌꯥꯝ ꯑꯃ ꯂꯩꯇ꯭ꯔꯅꯦꯀꯣ ꯑꯗꯨꯒꯨꯝꯕ ꯑꯃ ꯑꯣꯏꯕꯁꯤꯗꯩꯗ ꯈꯨꯗꯣꯡ ꯊꯤꯕꯗꯣ ꯍꯦꯟꯅ ꯊꯣꯛꯄꯒꯤ ꯋꯥꯅꯤ ꯑꯦꯗꯤꯛꯁꯟꯁꯤꯗꯤ ꯑꯦꯅꯤ ꯄꯣꯠ ꯑꯃꯗ ꯍꯦꯛꯇ ꯑꯣꯏꯕ ꯌꯥꯏ ꯅꯨꯄꯤ ꯑꯉꯥꯡꯗ ꯑꯣꯏꯕ ꯌꯥꯏ ꯑꯗꯒꯤꯗꯤ ꯌꯨ ꯊꯛꯄꯒꯤ ꯑꯣꯏꯕ ꯌꯥꯏ ꯏꯕꯟ ꯍꯧꯖꯤꯛ ꯈ꯭ꯋꯥꯏꯗꯒꯤ ꯃꯦꯖꯔ ꯄ꯭ꯔꯣꯕ꯭ꯂꯦꯝꯁꯦ ꯀꯩꯅꯣꯗꯁꯨ ꯑꯣꯏꯔꯤꯁꯦ ꯐꯣꯟꯗꯒ ꯑꯣꯏꯅꯔꯤ ꯃꯌꯥꯝꯁꯦꯀꯣ ꯑꯉꯥꯡ ꯃꯆꯥ ꯑꯄꯤꯛ ꯑꯄꯤꯛꯄꯁꯤꯗ ꯐꯥꯎꯗ ꯑꯅꯥꯕ ꯃꯌꯥꯝ ꯑꯃ ꯊꯣꯛꯂꯛꯂꯤꯁꯦ ꯁꯨꯃꯥꯏꯅ ꯇꯧꯗꯅ ꯑꯗꯣ ꯀꯩꯁꯨ ꯏꯀꯥꯏ ꯅꯤꯡꯉꯥꯏ ꯑꯗꯒꯤ ꯀꯩꯁꯨ ꯁꯤꯗꯩꯗ ꯌꯥꯝꯅ ꯋꯥꯈꯜ ꯍꯟꯊꯅꯤꯡꯉꯥꯏꯁꯨ ꯂꯩꯇꯦ ꯑꯩ ꯏꯁꯥꯅ ꯍꯧꯖꯤꯛ ꯑꯩ ꯐꯠꯇꯕ ꯌꯥꯗꯦ ꯑꯩ ꯐꯅꯤꯡꯏ ꯍꯥꯏꯗꯅ ꯑꯩꯈꯣꯏꯒꯤ ꯍꯧꯖꯤꯛ ꯑꯩꯈꯣꯏꯒꯤ ꯈꯣꯡꯒꯨꯜ ꯂꯤꯔꯛꯂꯤꯁꯤꯅꯤ ꯅꯠꯇ꯭ꯔꯥ ꯀꯃꯥꯏꯅ ꯀꯃꯥꯏꯅ ꯀꯔꯤ ꯇꯧꯕ ꯌꯥꯒꯦ ꯍꯥꯏꯅ ꯑꯗꯨꯝ ꯊꯤꯒꯠꯂꯛꯂꯤꯁꯤꯅꯦꯕ ꯑꯗꯨꯅ ꯌꯥꯝꯅ ꯐꯩ ꯑꯗꯣ ꯇꯧꯕꯗꯕꯨ ꯐꯅꯤꯡꯉꯦ ꯍꯥꯏꯕꯒꯤ ꯃꯦꯟꯇꯦꯂꯤꯇꯤꯁꯦ ꯆꯞ ꯌꯨꯡꯅ ꯂꯦꯞꯄ ꯑꯃ ꯆꯪꯕꯁꯤꯒꯤ ꯃꯊꯛꯇꯀꯣ ꯁꯤꯗꯤ ꯍꯦꯛꯇ ꯋꯥꯔꯤꯅ ꯋꯥꯍꯩꯅꯁꯨ ꯑꯣꯏꯕ ꯉꯝꯗꯕ ꯃꯇꯥꯡ ꯈꯔ ꯂꯩꯒꯅꯦꯕꯀꯣ ꯍꯥꯏꯗꯤ ꯑꯩꯈꯣꯏꯒꯤ ꯅꯪꯅ ꯀꯨꯏꯅ ꯁꯤꯖꯤꯟꯅꯔꯨꯕ ꯑꯣꯏꯕꯅꯤꯅ ꯁꯞꯁ꯭ꯇꯦꯟꯁꯦ ꯀꯨꯏꯅ ꯁꯤꯖꯤꯟꯅꯔꯨꯕ ꯑꯣꯏꯕꯅꯤꯅ ꯄꯥꯛ ꯍꯦꯟꯅ ꯇꯣꯛꯀꯦ ꯍꯥꯏꯕꯗꯤ ꯉꯝꯂꯣꯏꯕ ꯅꯁꯥꯗ ꯅꯨꯡꯉꯥꯏꯇꯕ ꯃꯌꯥꯝ ꯑꯃ ꯊꯣꯛꯂꯝꯒꯅꯤ ꯊꯣꯛꯂꯛꯇ꯭ꯔꯅꯦ ꯎꯝ ꯏꯁꯥ ꯅꯨꯡꯉꯥꯏꯇꯕ ꯍꯛꯆꯥꯡ ꯅꯨꯡꯉꯥꯏꯇꯕ ꯃꯌꯥꯝ ꯑꯃ ꯊꯣꯛꯄꯅꯦꯕꯀꯣ ꯍꯥꯏꯗꯤ ꯑꯩꯈꯣꯏꯒꯤ ꯁꯤꯗꯩꯗ ꯂꯥꯏꯛ ꯅꯪ ꯍꯥꯟꯅꯁꯨ ꯑꯗꯨꯝ ꯁꯦꯟꯇꯔꯗ ꯂꯩꯔꯨꯔꯦ ꯍꯥꯏꯕꯅꯤꯅ ꯑꯗꯨꯝ ꯈꯪꯂꯝꯒꯅꯤ ꯍꯦꯛ ꯅꯪꯅꯗꯤ ꯊꯥꯗꯣꯛꯀꯦ ꯈꯜꯂꯕ ꯑꯗꯣ ꯊꯥꯗꯣꯛꯀꯦ ꯈꯟꯕ ꯃꯤꯀꯨꯞꯁꯤꯗ ꯑꯩꯈꯣꯏꯒꯤ ꯃꯥꯅ ꯌꯥꯎꯔꯛꯇꯕ ꯄꯣꯠꯁꯤꯅ ꯌꯥꯎꯔꯛꯇꯕ ꯃꯅꯨꯡꯗ ꯅꯪꯉꯣꯟꯗ ꯋꯥꯕ ꯃꯌꯥꯝꯗꯣ ꯍꯦꯛꯇ ꯏꯁꯥꯒꯁꯦ ꯍꯨꯃꯥꯡ ꯑꯅꯞꯄꯤ ꯀꯥꯡꯗꯅ ꯑꯗꯒꯤꯗꯤ ꯀꯔꯤ ꯍꯥꯏꯅꯤ ꯄꯣꯊꯥꯕꯝ ꯈꯪꯗꯕ ꯇꯨꯝꯕ ꯌꯥꯗꯕ ꯏꯁꯥꯁꯦ ꯅꯤꯛꯇꯅ ꯑꯣꯕꯒ ꯐꯥꯏꯕꯒ ꯇꯧꯕ ꯑꯋꯥꯕ ꯑꯩꯈꯣꯏꯅ ꯁꯥꯖꯟꯕ ꯉꯝꯗꯕ ꯑꯩꯈꯣꯏꯅ ꯁꯤꯒꯩ ꯇꯧꯔꯝꯒꯅꯤ ꯍꯥꯏꯕ ꯑꯋꯥꯕꯁꯦ ꯄꯥꯟꯕ ꯉꯝꯂꯣꯏꯗꯕ ꯑꯋꯥꯕ ꯃꯌꯥꯝ ꯑꯃꯅꯦꯕ ꯑꯦꯗꯤꯛꯁꯟ ꯑꯃꯅ ꯐꯥꯎꯔꯤꯕꯁꯦ ꯇꯣꯛꯀꯦ ꯈꯜꯂꯛꯄ ꯃꯤꯀꯨꯞꯇ ꯑꯗꯨꯅ ꯇꯣꯛꯅꯤꯡꯕ ꯐꯅꯌꯥꯝ ꯂꯩꯔꯒꯁꯨ ꯉꯝꯂꯛꯇꯕ ꯑꯗꯨꯝ ꯑꯗꯨꯅ ꯅꯤꯁꯥꯁꯦ ꯊꯤꯔꯛꯄ ꯑꯗꯩꯗꯤ ꯀꯗꯥꯏꯗꯩꯅꯣ ꯄꯣꯠꯁꯤꯗꯕꯨ ꯐꯪꯂꯗꯤꯅ ꯍꯨꯔꯥꯟꯒꯦꯔꯥ ꯂꯥꯛꯀꯦꯔꯥ ꯐꯣꯏꯒꯦꯔꯥ ꯑꯗꯨꯝ ꯉꯝꯅꯕ ꯍꯣꯠꯅꯔꯛꯂꯤꯅꯦꯕ ꯅꯠꯇ꯭ꯔꯥ ꯅꯪꯁꯨ ꯑꯗꯨꯝ ꯁꯤꯒꯨꯝꯕ ꯐꯠꯇꯕ ꯂꯝꯕꯤꯁꯦ ꯐꯠꯇꯦꯁꯦ ꯑꯗꯨꯝ ꯈꯪꯂꯤꯅꯤ ꯍꯨꯔꯥꯟ ꯂꯣꯟꯅꯥꯒꯁꯦ ꯅꯪ ꯄꯣꯛꯄꯗꯒꯤ ꯑꯩꯁꯦ ꯍꯌꯦꯡ ꯆꯥꯎꯔꯒ ꯍꯨꯔꯥꯟꯕ ꯑꯃ ꯑꯣꯏꯒꯦ ꯀꯥꯏꯗꯤ ꯀꯅꯥꯝ ꯈꯟꯄꯣꯠꯇꯦ ꯅꯠꯇ꯭ꯔꯥ ꯑꯦꯗꯤꯛꯁꯟ ꯑꯣꯏꯅꯤ ꯍꯌꯦꯡ ꯆꯥꯎꯔꯒ ꯀꯥꯏꯁꯦ ꯑꯗꯣ ꯅꯪ ꯉꯝꯗꯗꯅ ꯑꯗꯨꯝ ꯇꯧꯕ ꯃꯌꯥꯝ ꯑꯃ ꯌꯥꯎꯔꯝꯒꯅꯦꯕ ꯏꯃꯥꯗꯒꯤ ꯑꯣꯏꯔꯣ ꯏꯄꯥꯗꯒꯤ ꯑꯣꯏꯔꯣ ꯑꯗꯨꯝ ꯍꯨꯔꯥꯟ ꯆꯤꯟꯊꯤ ꯇꯧꯕ ꯑꯗꯨꯝ ꯌꯥꯎꯗ꯭ꯔꯅꯦ ꯎꯝ ꯑꯗꯨꯅꯦ ꯑꯗꯨꯝ ꯌꯥꯎꯔꯝꯗꯣꯏꯅꯤ ꯍꯥꯏꯗꯤ ꯄꯣꯠꯇꯨꯒꯤ ꯃꯌꯥꯏꯅꯅꯦꯕ ꯅꯪꯉꯣꯟꯗ ꯃꯥꯒꯤ ꯐꯠꯇꯕ ꯃꯃꯤꯗꯨ ꯑꯃꯅ ꯇꯧꯍꯜꯂꯛꯂꯤꯅꯦꯕ ꯅꯠꯇ꯭ꯔꯥ ꯑꯗꯨ ꯁꯨꯃꯥꯏꯅ ꯇꯧꯁꯦ ꯑꯗꯨꯝ ꯅꯪꯗꯣ ꯑꯩꯈꯣꯏꯒꯤ ꯑꯦꯗꯤꯛꯁꯟ ꯁꯦꯟꯇꯔꯁꯦ ꯀꯥꯡꯄꯣꯛꯄꯤ ꯕꯖꯥꯔꯗ ꯑꯗꯨꯝ ꯂꯩꯌꯦꯕꯀꯣ ꯑꯗꯨꯗꯩꯗ ꯃꯇꯝ ꯈꯔꯈꯛ ꯂꯩꯊꯣꯛꯁꯦ ꯐꯒꯦꯅꯕꯨ ꯈꯜꯂꯒꯗꯤ ꯏꯁꯥꯁꯤꯅꯀꯣ ꯑꯗꯨꯝ ꯅꯨꯃꯤꯠ ꯃꯉꯥꯅꯤꯗꯒꯤꯅ ꯇꯔꯦꯠꯅꯤ ꯐꯥꯎꯗꯤ ꯗꯤꯇꯣꯛꯁꯤꯐꯤꯀꯦꯁꯟ ꯐꯦꯁ ꯍꯥꯏꯗꯅ ꯅꯪꯉꯣꯟꯗ ꯍꯧꯖꯤꯛ ꯑꯋꯥꯕ ꯃꯌꯥꯝ ꯑꯃ ꯈꯪꯇꯣꯛ ꯇꯣꯛꯄ ꯃꯇꯝꯗ ꯐꯪꯕ ꯑꯌꯥꯕ ꯃꯌꯥꯝꯗꯣ ꯑꯗꯨꯗꯣ ꯐꯪꯗꯅꯕ ꯋꯥꯗꯅꯕ ꯍꯥꯏꯗꯅ ꯑꯩꯈꯣꯏꯅ ꯗꯤꯇꯣꯛꯁꯤꯐꯤꯀꯦꯁꯟ ꯐꯦꯁ ꯑꯃ ꯂꯩꯒꯅꯦꯕꯀꯣ ꯃꯁꯤꯗꯩꯗ ꯅꯪꯒꯤ ꯍꯤꯗꯥꯛ ꯂꯥꯡꯊꯛ ꯅꯪꯅ ꯋꯥꯔꯤꯕ ꯅꯤꯛꯇꯅ ꯑꯗꯒꯤ ꯅꯁꯥ ꯅꯤꯛꯄ ꯑꯗꯒꯤ ꯏꯪꯊꯝ ꯆꯟꯕ ꯆꯥꯕ ꯊꯛꯄ ꯌꯥꯗꯕ ꯆꯥꯛꯈꯥꯎꯒ ꯁꯣꯛꯄ ꯃꯌꯥꯝꯗꯨꯒꯤ ꯅꯪ ꯇ꯭ꯔꯤꯠꯃꯦꯟ ꯍꯥꯟꯅ ꯇꯧꯒꯅꯦꯕꯀꯣ ꯍꯥꯟꯅ ꯋꯥꯕꯁꯦ ꯅꯪ ꯅꯁꯥꯒꯤ ꯐꯤꯖꯤꯀꯦꯜ ꯑꯋꯥꯕꯁꯦ ꯍꯛꯆꯥꯡꯒꯤ ꯑꯣꯏꯕ ꯑꯋꯥꯕꯁꯦ ꯍꯥꯟꯅ ꯀꯣꯛꯍꯟꯒꯅꯦꯕ ꯅꯨꯃꯤꯠ ꯇꯔꯦꯠꯅꯤ ꯐꯥꯎꯁꯤꯒꯤ ꯃꯅꯨꯡꯁꯤꯗꯩꯗ ꯑꯗꯩꯗ ꯑꯗꯒꯤꯗꯤ ꯑꯗꯨ ꯂꯣꯏꯔꯕ ꯃꯇꯨꯡꯁꯤꯗꯩꯗꯒꯤꯗꯤ ꯑꯃꯨꯛ ꯊꯥ ꯑꯃ ꯑꯅꯤ ꯐꯥꯎꯗꯤꯅꯦ ꯅꯪꯒꯤ ꯀꯥꯎꯟꯁꯦꯂꯔ ꯑꯃꯅ ꯑꯩꯈꯣꯏꯒꯤ ꯃꯇꯤꯛ ꯆꯥꯕ ꯀꯥꯎꯟꯁꯦꯜꯂꯔ ꯑꯗꯒꯤ ꯑꯦꯗꯤꯛꯁꯟꯗ ꯇ꯭ꯔꯦꯟ ꯇꯧꯔꯕ ꯋꯦꯜ ꯇ꯭ꯔꯦꯟ ꯑꯣꯏꯔꯕ ꯀꯥꯎꯟꯁꯦꯜꯂꯔ ꯃꯌꯥꯝꯅ ꯅꯪꯁꯦ ꯀꯥꯎꯟꯁꯦꯜꯂꯤꯡ ꯄꯤꯒꯅꯦꯕꯀꯣ ꯍꯥꯏꯕꯗꯤ ꯅꯪ ꯀꯃꯥꯏꯅ ꯃꯇꯝꯁꯦ ꯃꯦꯅꯦꯖ ꯇꯧꯒꯅꯤ ꯍꯥꯏꯗꯤ ꯃꯤꯁꯦ ꯂꯦꯝꯅ ꯂꯩꯕꯁꯦ ꯌꯥꯝ ꯂꯦꯝꯅ ꯂꯩꯕ ꯃꯤꯁꯤꯅꯦꯕ ꯌꯥꯝꯅ ꯑꯃꯨꯛꯀ ꯍꯦꯟꯅ ꯇꯥꯔꯤꯁꯦ ꯃꯥꯒꯤ ꯋꯥꯈꯜꯗꯨꯗꯩꯗ ꯑꯃꯨꯛꯇꯪꯗꯤ ꯑꯃꯨꯛꯇꯪꯗꯤ ꯍꯥꯏꯅ ꯉꯁꯥꯏꯒꯤ ꯍꯩꯅꯒꯤꯕ ꯄꯣꯠꯇꯨꯅ ꯗꯥꯡ ꯗꯥꯡ ꯊꯤꯟꯗꯣꯏꯅꯦꯕ ꯍꯥꯏꯗꯤ ꯅꯨꯡꯁꯤꯅꯈꯤꯕ ꯅꯨꯄꯤ ꯐꯥꯎꯕꯗ ꯅꯤꯡꯁꯤꯡꯂꯛꯇ꯭ꯔꯣ ꯍꯦꯛꯇ ꯂꯦꯝꯅ ꯂꯩꯔꯗꯤ ꯃꯤꯁꯦ ꯋꯥꯈꯜ ꯍꯥꯏꯁꯦ ꯑꯗꯨꯝ ꯑꯔꯦꯝꯕ ꯀꯣꯛꯁꯤꯗꯤ ꯑꯍꯥꯡꯕ ꯀꯣꯛꯁꯦ ꯁꯩꯇꯥꯟꯒꯤ ꯃꯐꯝꯅꯤ ꯀꯥꯏ ꯍꯥꯏꯅꯩꯗꯣ ꯑꯗꯨꯅ ꯐꯠꯇꯕ ꯄꯣꯠ ꯇꯧꯔꯔꯣꯏꯅ ꯈꯪꯕ ꯄꯣꯠꯁꯦ ꯑꯗꯨꯝ ꯀꯣꯛꯁꯤꯗꯩꯗ ꯉꯪꯂꯒ ꯊꯤꯜꯂꯒ ꯂꯩꯗꯣꯏꯅꯦꯕꯀꯣ ꯑꯗꯨꯗꯨꯅ ꯑꯗꯨꯗꯒꯤ ꯀꯃꯥꯏꯅ ꯅꯪꯁꯦ ꯑꯣꯕꯔꯀꯝ ꯇꯧꯅꯤ ꯑꯗꯨ ꯃꯌꯥꯝꯁꯦ ꯀꯥꯜꯂꯒ ꯅꯪꯁꯦ ꯀꯃꯥꯏꯅ ꯑꯅꯧꯕ ꯄꯨꯟꯁꯤ ꯑꯃꯗ ꯂꯥꯛꯄ ꯉꯝꯒꯅꯤ ꯀꯥꯏꯅ ꯑꯗꯨꯒꯤ ꯃꯇꯥꯡꯗ ꯀꯥꯎꯟꯁꯦꯜꯂꯤꯡ ꯑꯗꯒꯤ ꯇꯥꯏꯝ ꯃꯦꯅꯦꯖꯃꯦꯟ ꯀꯃꯥꯏꯅ ꯇꯧꯒꯅꯤ ꯑꯩ ꯑꯇꯣꯞꯄ ꯏꯃꯥꯟꯅꯕ ꯐꯠꯇꯕ ꯑꯩꯒꯤ ꯁꯪꯒ ꯇꯤꯟꯅꯔꯨꯕꯁꯤꯡꯗꯨꯗ ꯀꯃꯥꯏꯅ ꯅꯣ ꯍꯥꯏꯕ ꯇꯝꯒꯅꯤ ꯀꯥꯏꯅꯀꯣ ꯑꯗꯨꯒꯨꯝꯕꯒꯤ ꯃꯇꯥꯡꯁꯤꯗꯩꯗ ꯀꯥꯎꯟꯁꯦꯜꯂꯔ ꯃꯈꯜ ꯃꯈꯜ ꯃꯈꯜ ꯇꯧꯔꯛꯀꯅꯦꯕꯀꯣ ꯑꯗꯨꯗꯨꯅ ꯌꯥꯝꯗ꯭ꯔꯕꯗ ꯃꯥꯒꯤ ꯐꯦꯁꯁꯦ ꯊꯥ ꯑꯅꯤꯃꯨꯛꯇꯤ ꯆꯪꯉꯦꯕ ꯑꯥ ꯃꯥꯒꯤ ꯀꯩꯅꯣ ꯇꯧꯅꯕ ꯍꯣꯠꯅꯕꯗ ꯅꯣꯏꯁꯦ ꯑꯣꯕꯔꯀꯝ ꯇꯧꯅꯕ ꯍꯣꯠꯅꯔꯛꯄꯗ ꯑꯗꯨꯒꯤ ꯃꯇꯨꯡ ꯏꯟꯅ ꯅꯪꯁꯦ ꯀꯌꯥꯝ ꯌꯥꯝꯅ ꯅꯪꯒꯤ ꯐꯒꯠꯂꯛꯄ ꯃꯦꯟꯇꯦꯜꯂꯤ ꯑꯃꯗꯤ ꯋꯥꯈꯜꯒꯤ ꯑꯣꯏꯕ ꯑꯃꯗꯤ ꯍꯛꯆꯥꯡꯒꯤ ꯑꯣꯏꯕ ꯐꯒꯠꯂꯛꯄꯗꯨꯒꯤ ꯃꯇꯨꯡ ꯏꯟꯅ ꯑꯩꯈꯣꯏꯅ ꯂꯦꯞꯀꯅꯦꯕꯀꯣ ꯑꯥ ꯑꯗꯨꯃꯥꯏꯅ ꯇꯧꯒꯅꯤ ꯑꯗꯨꯒꯩ ꯂꯩꯌꯦ ꯆꯥꯎꯔꯛꯄ ꯑꯃ ꯍꯥꯏꯔꯒꯗꯤ ꯅꯪꯅ ꯀꯨꯞꯊꯅ ꯈꯪꯅꯤꯡꯕ ꯂꯩꯔꯒꯗꯤ ꯀꯔꯤ ꯀꯔꯤ ꯈꯪꯅꯤꯡꯒꯦ ꯑꯗꯨꯝ ꯍꯥꯏꯔꯛꯑꯣꯅꯦ

ꯎꯝ ꯎꯝ ꯎꯝ ꯎꯝ

ꯃꯥꯅꯦ ꯃꯥꯅꯦ ꯅꯪꯅ ꯈ꯭ꯋꯥꯏꯗꯒꯤ ꯃꯔꯨ ꯑꯣꯏꯔꯤꯁꯦ ꯍꯧꯖꯤꯛꯀꯤ ꯄꯣꯏꯟꯗꯨꯅꯦꯕ ꯑꯍꯥꯟꯕꯗꯨꯗꯤ ꯅꯪꯅ ꯅꯁꯥꯅ ꯌꯥꯅꯤꯡꯂꯒꯁꯨ ꯏꯃꯨꯡꯒꯤ ꯐꯣꯔꯁꯅꯅꯤ ꯈꯪꯗꯦ ꯑꯗꯒꯤꯗꯤ ꯑꯃꯅꯅꯤ ꯈꯪꯗꯦ ꯅꯪ ꯇꯧꯔꯣ ꯈꯣꯠꯂꯣ ꯍꯤꯛꯇꯣꯛꯄ ꯌꯥꯗꯦ ꯀꯥꯏꯅ ꯃꯤꯅ ꯍꯥꯏꯖꯤꯜꯂꯛꯂꯒ ꯇꯣꯛꯍꯟꯕ ꯅꯝꯗꯅ ꯊꯝꯖꯤꯟꯕꯗꯨ ꯑꯣꯏꯗꯣꯏꯅꯦꯕ ꯑꯥ ꯑꯗꯨ ꯑꯣꯏꯇꯔꯒꯗꯤ ꯋꯥꯈꯜꯁꯤꯗꯁꯨ ꯀꯣꯛꯁꯤꯗꯗꯤ ꯑꯩ ꯇꯣꯛꯅꯤꯡꯕꯗꯨ ꯂꯩꯇ꯭ꯔꯤꯕꯅꯤꯅ ꯑꯩ ꯃꯔꯝ ꯑꯃ ꯅꯠꯇ꯭ꯔꯒ ꯃꯔꯝ ꯑꯃ ꯄꯤꯁꯤꯜꯂꯒ ꯑꯩ ꯆꯦꯟꯊꯣꯔꯛꯂꯗꯤ ꯍꯥꯏꯗꯅ ꯊꯣꯛꯂꯛꯂꯗꯤ ꯍꯥꯏꯗꯅ ꯂꯩꯔꯤꯅꯦꯕ ꯅꯠꯇ꯭ꯔ ꯑꯗꯣ ꯍꯧꯖꯤꯛꯇꯤ ꯅꯪ ꯅꯁꯥꯅ ꯅꯁꯥꯒꯤ ꯋꯤꯜꯅ ꯅꯁꯥꯅ ꯄꯥꯝꯅ ꯑꯩ ꯂꯦꯞꯇꯕ ꯌꯥꯗ꯭ꯔꯦ ꯏꯃꯨꯡꯒꯤ ꯏꯃꯨꯡꯒꯤ ꯏꯃꯥ ꯏꯄꯥꯒꯤ ꯃꯇꯦꯡ ꯄꯥꯡꯗꯕ ꯌꯥꯗ꯭ꯔꯦ ꯑꯩꯒꯤ ꯁꯤ ꯄꯣꯠꯁꯦ ꯊꯥꯗꯣꯛꯇꯕ ꯌꯥꯗꯦ ꯍꯥꯏꯕ ꯈꯟꯕ ꯅꯪꯒꯤ ꯆꯞ ꯆꯥꯕ ꯐꯤꯔꯦꯞꯇꯨ ꯂꯩꯔꯒꯗꯤ ꯀꯅꯥꯝꯇꯅ ꯅꯪꯉꯣꯟꯗ ꯑꯌꯦꯠꯄ ꯑꯄꯟꯕ ꯄꯤꯕ ꯉꯝꯂꯣꯏꯕ ꯃꯤ ꯍꯥꯏꯕꯁꯦ ꯑꯩꯈꯣꯏꯒꯤ ꯑꯐꯕ ꯑꯃꯗꯤ ꯋꯤꯜ ꯑꯃꯗꯤ ꯀꯩꯅꯣ ꯑꯐꯕ ꯑꯃꯗꯤ ꯐꯠꯇꯕ ꯑꯅꯤꯅ ꯋꯥꯈꯜꯁꯦ ꯑꯗꯨꯝ ꯄꯨꯏꯌꯦꯅ ꯍꯥꯏꯗ꯭ꯔꯣ ꯑꯗꯨꯅꯤ ꯅꯪꯒꯤ ꯑꯐꯕ ꯍꯦꯟꯅ ꯐꯒꯗꯧꯕ ꯄꯣꯠꯇꯨꯗ ꯅꯪꯅ ꯍꯦꯟꯅ ꯂꯩꯔꯕꯅꯤꯅ ꯑꯩ ꯂꯦꯞꯄꯕꯅꯤꯅ ꯑꯩ ꯂꯦꯞꯄꯒꯦꯅ ꯂꯦꯞꯄꯕꯅꯤꯅ ꯀꯨꯏꯗꯤ ꯀꯨꯏꯍꯧꯔꯣꯏꯕꯀꯣ ꯑꯗꯨꯝ ꯉꯝꯒꯤꯅꯦꯅ ꯈꯜꯂꯦ ꯉꯝꯕ ꯃꯌꯥꯝ ꯑꯃꯁꯨ ꯂꯩ ꯑꯗꯒꯤ ꯅꯣꯏꯅ ꯍꯦꯟꯅꯁꯨ ꯀꯩꯅꯣ ꯇꯧꯅꯕ ꯍꯥꯏꯇꯔꯦꯅꯦ ꯏꯟꯁꯄꯥꯌꯔ ꯑꯣꯏꯅꯕ ꯍꯥꯏꯇꯔꯦ ꯄꯨꯛꯅꯤꯡꯗꯨ ꯍꯦꯟꯅ ꯊꯧꯒꯠꯄ ꯑꯣꯏꯅꯕ ꯆꯍꯤ ꯀꯨꯟ ꯑꯣꯏꯅ ꯂꯩꯔꯕ ꯆꯍꯤ ꯀꯨꯟꯊ꯭ꯔꯥꯒꯤ ꯃꯊꯛꯇ ꯂꯩꯔꯕ ꯑꯗꯒꯤ ꯆꯍꯤ ꯃꯉꯥꯗꯪ ꯇꯔꯥꯗꯪ ꯑꯣꯏꯕ ꯃꯌꯥꯝꯁꯦ ꯑꯩꯈꯣꯏ ꯍꯞꯇꯥ ꯍꯞꯇꯒꯤ ꯑꯗꯨꯝ ꯀꯧꯔꯒ ꯃꯣꯏꯅ ꯀꯃꯥꯏꯅ ꯑꯣꯕꯔꯀꯝ ꯇꯧꯈꯤꯀꯥꯏꯅ ꯍꯥꯏꯕꯗꯣ ꯑꯗꯨꯒꯤ ꯃꯇꯥꯡꯗꯁꯨ ꯑꯗꯨꯝ ꯋꯥꯔꯤ ꯃꯌꯥꯝ ꯑꯃ ꯁꯥꯟꯅꯕ ꯐꯪꯒꯅꯦꯕ ꯑꯗꯒꯤ ꯅꯣꯏ ꯅꯣꯏ ꯁꯤꯖꯤꯟꯅꯕ ꯃꯤ ꯑꯃꯒ ꯁꯤꯖꯤꯟꯅꯕ ꯃꯤ ꯅꯠꯇꯕ ꯑꯃꯒꯗꯤ ꯑꯗꯨꯝ ꯀꯟꯅꯦꯛꯁꯟꯁꯦ ꯑꯃ ꯅꯠꯇ꯭ꯔꯒ ꯑꯃ ꯋꯥꯠꯂꯦꯅ ꯈꯟꯗꯣꯏꯅꯦꯕ ꯁꯤꯖꯤꯟꯅꯕ ꯃꯤ ꯑꯃꯅ ꯑꯦ ꯑꯩꯅ ꯋꯥꯔꯤꯁꯦ ꯃꯣꯏꯗꯤ ꯁꯤꯖꯤꯟꯅꯗꯕꯅꯤꯅ ꯈꯪꯄꯣꯇꯦ ꯀꯥꯏꯅ ꯅꯠꯇ꯭ꯔꯥ ꯑꯗꯣ ꯑꯗꯨꯒꯨꯝꯕ ꯃꯌꯥꯝꯗꯨ ꯂꯩꯇꯅꯕ ꯍꯥꯏꯇꯔꯦꯅꯦ ꯑꯩꯈꯣꯏꯅ ꯍꯥꯟꯅꯅ ꯑꯦꯗꯤꯛꯁꯟ ꯑꯣꯏꯔꯕ ꯑꯣꯕꯔꯀꯝ ꯇꯧꯔꯕ ꯃꯤꯁꯤꯡꯗꯣ ꯀꯧꯔ ꯀꯧꯔꯒ ꯑꯗꯨꯝ ꯇ꯭ꯔꯦꯅꯤꯡ ꯁꯦꯁꯟ ꯃꯌꯥꯝ ꯑꯃ ꯂꯩꯌꯦꯕꯀꯣ

ꯑꯗꯨꯒ ꯑꯗꯨꯝ ꯂꯥꯛꯄꯤꯌꯣ ꯑꯗꯣ ꯀꯔꯤ ꯅꯨꯃꯤꯠꯇ ꯂꯥꯛꯄ ꯌꯥꯅꯤ ꯈꯣꯠꯅꯤ ꯍꯥꯏꯕꯗꯣ ꯑꯃꯨꯛꯇꯪ ꯍꯥꯏꯕꯤꯔꯛꯑꯣꯕ ꯑꯣ ꯍꯣꯏ ꯍꯣꯏ ꯑꯗꯨ ꯑꯣꯏꯇꯔꯒꯗꯤ ꯌꯥꯝꯅ ꯑꯊꯨꯕ ꯃꯇꯝꯗ ꯑꯗꯨꯝ ꯐꯥꯎꯕꯤꯔꯛꯂꯣꯅꯦꯀꯣ ꯎꯝ ꯊꯝꯖꯔꯒꯦ ꯊꯝꯖꯔꯒꯦ